ꯀꯩꯅꯣꯝꯇ ꯍꯪꯖꯒꯦ

ꯑꯣ ꯑꯣ ꯑꯣ ꯑꯥ ꯏꯁꯤꯡꯁꯦ ꯍꯟꯊꯗ꯭ꯔꯒꯗꯤ ꯂꯧ ꯎꯕ ꯌꯥꯔꯔꯣꯏꯕ ꯑꯥ ꯕꯤꯁꯦꯝꯄꯨꯔꯒꯤ ꯑꯣꯏꯅꯀꯣ ꯍꯦꯟꯗꯣꯛꯈꯤꯗꯣꯏꯅꯦꯕ ꯍꯣꯏ ꯍꯣꯏ ꯑꯗꯨꯒꯤ ꯀꯣꯜ ꯇꯧꯖꯔꯛꯄꯅꯦ ꯊꯝꯖꯔꯦ ꯊꯝꯖꯔꯦ